ꯑꯥ ꯍꯜꯂꯣ ꯍꯥꯏꯕꯤꯔꯛꯑꯣ ꯃꯥꯟꯅꯦ ꯃꯥꯟꯅꯦ ꯑꯣ ꯒꯥꯔꯤꯁꯤ ꯑꯩ ꯁꯪꯕꯔꯥ ꯁꯪꯗꯕꯔꯥ ꯄ꯭ꯔꯣꯒꯥꯝꯁꯤ ꯌꯥꯝꯅꯗꯤ ꯂꯩꯕꯅꯤ ꯑꯗꯨꯕꯨ ꯑꯩ ꯑꯃꯨꯛꯇꯪ ꯑꯉꯥꯡꯁꯤꯡꯗꯒ ꯀꯔꯤ ꯀꯔꯤ ꯍꯥꯏꯔꯝꯕ ꯂꯩꯕ꯭ꯔꯥ ꯑꯝꯇ ꯍꯪꯒꯤꯒꯦ ꯑꯗꯨꯒ ꯍꯪꯉꯒ ꯑꯩ ꯁꯪꯉꯗꯤ ꯑꯗꯨꯝ ꯍꯥꯏꯔꯛꯑꯒꯦ ꯑꯣ ꯌꯥꯅꯤ ꯌꯥꯅꯤ ꯀꯩꯏꯝꯇ ꯍꯥꯏꯔꯝꯕ ꯂꯩꯇꯦ ꯍꯥꯏꯌꯦ ꯑꯗꯨꯝ ꯌꯥꯅꯤ ꯁꯪꯉꯦ ꯚꯔꯥꯁꯤꯗꯤ ꯍꯧꯖꯤꯛꯇꯤ ꯌꯥꯝ ꯌꯥꯝ ꯂꯧꯅꯔꯃꯤ ꯊꯥꯎ ꯇꯥꯡꯕꯒ ꯀꯔꯤꯒ ꯖꯤꯡꯒ ꯕꯥꯟꯗꯨ ꯀꯌꯥ ꯑꯣꯏꯔꯝꯅꯣ ꯄꯪꯌꯥꯝꯗꯤ ꯌꯥꯝꯗꯕ ꯑꯗꯨ ꯑꯥ ꯈꯔ ꯌꯦꯡꯊꯣꯛ ꯌꯦꯡꯁꯤꯟ ꯇꯧꯔꯒ ꯂꯤꯁꯤꯡ ꯑꯃ ꯆꯅꯤ ꯆꯍꯨꯝꯗꯤ ꯂꯧꯅꯤꯡꯉꯤꯅꯦ

ꯍꯣꯏ ꯌꯥꯝꯃꯜꯂꯁꯨ ꯈꯔ ꯇꯥꯁꯦ ꯅꯪꯅ ꯑꯁꯨꯛ ꯇꯥꯎꯑꯁꯨ ꯑꯗꯨꯝ ꯍꯥꯏꯔꯁꯨ ꯑꯩ ꯑꯗꯨꯝ ꯇꯥꯒꯦꯗ ꯑꯗꯨꯒꯤꯗꯤ ꯌꯥꯏꯌꯦ ꯌꯥꯏꯌꯦ ꯑꯗꯨ ꯃꯇꯝꯗꯤ ꯀꯩꯗꯧꯉꯩ ꯆꯠꯄ ꯈꯣꯠꯄꯗꯨ ꯈꯔ ꯋꯥꯠꯂꯤꯉꯩꯗ ꯍꯥꯏꯕꯤꯔꯛꯑꯣ ꯑꯣꯗꯔꯁꯤ ꯃꯊꯪ ꯃꯊꯪ ꯑꯗꯨꯝ ꯌꯥꯝ ꯂꯥꯛꯑꯦꯕ

ꯌꯥꯏꯌꯦ ꯌꯥꯏꯌꯦ ꯍꯌꯦꯡ ꯑꯗꯨꯗꯤ ꯑꯩ ꯌꯨꯝꯗ ꯑꯩ ꯒꯥꯔꯤ ꯄꯨꯔꯒ ꯑꯗꯨꯝ ꯌꯨꯝꯗ ꯑꯗꯨꯝ ꯂꯥꯛꯆꯔꯒꯦ ꯑꯗꯨ ꯑꯃꯨꯛ ꯄꯨꯡ ꯃꯉꯥ ꯍꯥꯏꯔꯒ ꯑꯃꯨꯛ ꯍꯧꯒꯠꯂꯝꯗꯗꯅ ꯍꯧꯖꯤꯛꯇꯤ ꯍꯧꯒꯠꯇꯗꯅ ꯌꯥꯝ ꯂꯩꯅꯩꯅꯦ ꯑꯗꯨꯝ ꯊꯣꯡ ꯍꯥꯡꯉꯝꯗꯕꯒ ꯌꯥꯝ ꯌꯥꯎꯔꯦꯅꯦ ꯑꯗꯨꯝꯕ ꯑꯣꯗꯔ ꯆꯠꯄꯗ ꯑꯣ ꯌꯥꯏ ꯌꯥꯏ ꯌꯥꯏ ꯑꯗꯨꯝ ꯆꯠꯁꯤ ꯀꯩꯁꯨ ꯑꯀꯥꯏꯕ ꯂꯩꯇꯦ ꯑꯩꯈꯣꯏꯗꯤ ꯄꯩꯁꯥ ꯇꯥꯟꯕꯅꯤꯅ ꯄꯩꯁꯥ ꯐꯪꯉ ꯂꯣꯏꯔꯦ

ꯑꯥ ꯌꯥꯏ ꯌꯥꯏ ꯆꯠꯁꯤ ꯑꯗꯨꯗ ꯃꯃꯟ ꯑꯗꯨ ꯃꯉꯥꯏꯗ ꯍꯧꯖꯤꯛꯀꯤ ꯈꯔ ꯌꯦꯡꯊꯣꯛ ꯌꯦꯡꯁꯤꯟ ꯑꯗꯨꯝ ꯂꯤꯁꯤꯡ ꯃꯌꯥ ꯑꯗꯥꯏꯗ ꯈꯔ ꯍꯦꯟꯗꯣꯛ ꯍꯦꯟꯖꯤꯟ ꯇꯥꯊꯣꯛ ꯇꯥꯁꯤꯟ ꯑꯗꯨꯝ ꯇꯧꯕ ꯑꯗꯥꯏ ꯃꯉꯥꯏꯅꯦ ꯑꯗꯨꯋꯥꯏꯗꯅ ꯑꯌꯥꯝꯕ ꯆꯠꯅꯔꯝꯅꯤ ꯑꯥ ꯆꯥꯛ ꯆꯥꯛ ꯆꯥꯕꯅ ꯑꯣ ꯐꯔꯦ ꯐꯔꯦ ꯆꯥꯛ ꯆꯥꯔ ꯆꯠꯄꯅꯗꯤ ꯐꯩꯌꯦ ꯑꯥꯗ ꯃꯤꯉꯣꯅꯗ ꯑꯃꯨꯛ ꯌꯦꯠꯄ ꯈꯣꯠꯄ ꯇꯧꯗꯅꯕ ꯑꯥ ꯑꯦ ꯁꯤ ꯌꯥꯎꯏ ꯑꯗꯨꯝ ꯌꯥꯅꯤ ꯑꯦ ꯁꯤ ꯁꯤꯖꯤꯟꯅꯕꯁꯦ ꯊꯥꯎꯗꯤ ꯈꯔ ꯍꯦꯟꯅ ꯆꯥꯏꯌꯦꯅ ꯀꯌꯥ ꯁꯤꯖꯤꯟꯅꯗꯕꯒꯤ ꯋꯥꯅꯤ ꯌꯥꯎꯕꯨꯗꯤ ꯑꯗꯨꯝ ꯌꯥꯎꯏ ꯑꯗꯨꯕꯨ ꯍꯥꯏꯅꯒꯤꯕ ꯃꯇꯨꯡ ꯏꯟꯅ ꯑꯗꯨꯋꯥꯏꯗ ꯑꯗꯨꯝ ꯇꯧꯔꯁꯦ ꯍꯦꯟꯇꯣꯛ ꯍꯦꯟꯖꯤꯟ ꯊꯣꯏꯅ ꯇꯧꯔꯔꯣꯏꯗ ꯅꯣꯡ ꯐꯥꯗꯣꯛ ꯈꯪꯅ ꯆꯥꯟꯅꯕꯒꯤꯕꯨ ꯒꯥꯔꯤꯗꯤ ꯑꯥ ꯑꯗꯨꯝ ꯆꯟꯅꯤ ꯕꯣꯂꯦꯔꯣꯅꯤ ꯕꯣꯂꯦꯔꯣꯗꯤ ꯃꯤ ꯌꯥꯝ ꯆꯠꯂꯁꯨ ꯑꯗꯨꯝ ꯌꯥꯕꯅꯤꯗ ꯃꯥꯗꯤ ꯇꯔꯦꯠ ꯍꯣꯏ ꯑꯗꯥꯏꯃꯨꯛꯇꯤ ꯑꯗꯨꯝ ꯏꯟꯅ ꯀꯥꯎꯅꯕ ꯑꯗꯨꯝ ꯌꯥꯅꯤ ꯑꯥ ꯅꯦꯛꯎꯔꯅꯨ ꯅꯦꯛꯎꯔꯅꯨ ꯑꯩ ꯑꯗꯨꯝ ꯆꯠꯂꯒꯦ ꯔꯦꯗꯤ ꯇꯧꯔꯒꯦ ꯅꯪꯁꯦ ꯑꯔꯥꯞꯄ ꯉꯥꯛꯇ ꯑꯔꯥꯞꯄ ꯉꯥꯛꯇ ꯑꯥ ꯅꯪꯁꯦ ꯍꯣꯏ ꯊꯧꯕꯥꯟꯗꯤ ꯈꯔ ꯑꯗꯨꯝ ꯅꯛꯄꯅꯤꯅ ꯆꯥꯇ꯭ꯔꯦꯠ ꯆꯥꯅꯤꯄꯥꯟ ꯑꯗꯥꯏꯗ ꯑꯗꯨꯝ ꯇꯧꯔꯁꯨ ꯌꯥꯏꯗ

ꯆꯞ ꯑꯥ ꯑꯣꯏꯗꯣꯏꯅꯤ ꯆꯞ ꯃꯥꯟꯅꯕꯅꯤ ꯀꯔꯤ ꯀꯔꯤ ꯍꯥꯏꯒꯗꯧ ꯂꯩꯔꯤꯒꯦ ꯑꯩ ꯊꯕꯛ ꯈꯔ ꯇꯧꯒꯗꯕꯗꯤ ꯂꯩꯕ ꯑꯗꯨ ꯅꯪꯒꯤꯗꯨ ꯃꯦꯟ ꯑꯃ ꯇꯥꯔꯒꯅ ꯁꯨꯝ ꯉꯥꯏ ꯂꯩꯔꯕꯅꯤ ꯅꯪꯅ ꯍꯥꯏꯒꯗꯕꯗꯨ ꯑꯗꯨꯝ ꯍꯥꯏꯔꯣ ꯑꯁ ꯍꯧꯖꯤꯛ ꯃꯇꯝꯁꯤꯗꯤ ꯆꯤꯡ ꯆꯠꯄꯁꯤꯗꯤ ꯀꯤꯕꯨ ꯀꯤꯗ ꯑꯩ ꯑꯩꯗꯤ ꯑꯗꯨꯝꯕ ꯑꯔꯥꯞꯄꯗꯤ ꯀꯌꯥꯗꯤ ꯆꯠꯅꯤꯡꯗ꯭ꯔꯕꯅꯤ ꯅꯪ ꯌꯥꯔꯒꯗꯤ ꯑꯇꯣꯞꯄ ꯑꯃ ꯌꯦꯡꯒꯦꯔꯣ ꯑꯦꯁ ꯆꯤꯡꯗꯤ ꯑꯗꯨꯝ ꯂꯥꯞꯄꯗꯤ ꯚꯔꯥꯗꯤ ꯌꯥꯝꯃꯅꯤ ꯂꯤꯁꯤꯡ ꯑꯅꯤꯃꯨꯛꯇꯤ ꯑꯗꯨꯝ ꯂꯥꯛꯑꯅꯤꯅꯦ ꯑꯥ ꯑꯥ ꯑꯇꯣꯞꯄ ꯑꯃ ꯑꯩ ꯏꯃꯥꯟꯅꯕ ꯑꯃ ꯍꯪꯉꯒꯦ ꯑꯗꯨꯒ ꯑꯩ ꯄꯥꯎꯗꯨ ꯑꯗꯨꯝ ꯅꯪꯅꯕ ꯐꯥꯎꯗꯣꯔꯛꯑꯒꯦ ꯍꯣꯏ ꯑꯗꯨꯃꯥꯏꯅ ꯇꯧꯔꯁꯤ ꯍꯣꯏ ꯍꯣꯏ ꯍꯣꯏ ꯑꯩ ꯄꯥꯎꯗꯨ ꯍꯪꯉꯒ ꯑꯗꯨꯝ ꯍꯥꯏꯔꯛꯑꯒꯦ ꯑꯩ ꯌꯥꯝꯅ ꯊꯥꯞꯄꯗꯨꯗꯤ ꯍꯥꯏꯕꯗꯤ ꯃꯇꯝꯁꯤꯒ ꯃꯇꯝ ꯐꯠꯇꯕꯁꯤꯒ ꯑꯩ ꯆꯤꯡ ꯃꯥꯟꯁꯤ ꯀꯌꯥ ꯆꯠꯅꯤꯡꯗ꯭ꯔꯥꯕ ꯑꯗꯨꯅꯅꯤ ꯄꯥꯎꯁꯤꯗꯤ ꯑꯩ ꯍꯣꯔꯦꯟ ꯅꯨꯡꯗꯥꯡꯋꯥꯏꯔꯝꯒꯨꯝꯕꯗ ꯑꯩ ꯄꯥꯎ ꯑꯗꯨꯝ ꯐꯥꯎꯅꯔꯒꯦ ꯑꯗꯨꯒ ꯑꯩ ꯑꯗꯨꯝ ꯅꯨꯡꯗꯥꯡꯗꯔꯥ ꯀꯩꯅꯣ ꯑꯗꯨꯝ ꯍꯥꯏꯔꯛꯑꯒꯦ

ꯍꯣꯏ ꯇꯥꯟꯅꯔꯁꯤ ꯑꯗꯨꯕꯨ ꯆꯤꯡ ꯆꯠꯄꯅꯤꯅ ꯉꯟꯅ ꯆꯠꯄꯅꯗꯤ ꯐꯩꯌꯦ ꯄꯨꯡ ꯇꯔꯨꯛ ꯇꯔꯨꯛ ꯃꯈꯥꯏ ꯑꯌꯥꯝꯕꯅ ꯑꯗꯥꯏ ꯇꯔꯨꯛ ꯃꯈꯥꯏ ꯆꯠꯄꯅꯗꯤ ꯅꯨꯡꯉꯥꯏꯅꯤ ꯍꯦ ꯒꯥꯔꯤꯒꯤꯗꯤ ꯑꯐꯕꯅꯤ ꯑꯗꯨꯝ ꯐꯤꯠꯇ ꯂꯩꯕ ꯒꯥꯔꯤꯅꯤ ꯑꯗꯨꯝꯕ ꯃꯣꯏꯗꯤ ꯑꯗꯨꯝꯕ ꯑꯔꯥꯞꯄ ꯆꯠꯅꯕ ꯍꯥꯏꯅ ꯑꯗꯨꯝ ꯍꯥꯟꯅ ꯌꯦꯡꯁꯤꯟꯗꯅ ꯇꯌꯥꯔ ꯅꯨꯡꯋꯥꯏ ꯑꯃ ꯑꯃ ꯂꯣꯏꯅ ꯐꯤꯠꯇ ꯊꯝꯕꯅꯤ

ꯑꯥ ꯆꯠꯂꯝꯗꯥꯏ ꯌꯧꯗ꯭ꯔꯤꯉꯩꯗ ꯑꯩ ꯏꯃꯥꯟꯅꯕꯗꯨ ꯉꯁꯤ ꯅꯨꯡꯗꯥꯡ ꯋꯥꯏꯔꯝꯗꯨ ꯑꯩ ꯐꯣꯟ ꯇꯧꯔꯒ ꯑꯥ ꯅꯪꯉꯣꯟꯗ ꯑꯗꯨꯝ ꯄꯥꯎꯗꯨ ꯈꯪꯍꯜꯂꯒꯦ ꯑꯗꯨꯒ ꯅꯨꯃꯤꯠꯇꯨ ꯁꯤꯗ ꯄꯨꯡ ꯑꯁꯨꯛꯇ ꯆꯠꯁꯤ ꯍꯥꯏꯅ ꯑꯩꯈꯣꯏ ꯑꯗꯨꯝ ꯂꯦꯞꯅꯔꯒ ꯑꯗꯨꯝ ꯆꯠꯂꯁꯦ ꯎꯝ ꯐꯅꯤ ꯐꯅꯤ ꯊꯝꯖꯔꯒꯦ